ꯃꯃꯥꯡ ꯃꯃꯥꯡꯗꯒꯤ ꯍꯧꯖꯤꯛ ꯍꯧꯖꯤꯛ ꯂꯩꯔꯤꯕꯁꯤꯅ ꯌꯥꯝꯅ ꯍꯣꯡꯉꯦ ꯍꯥꯟꯅ ꯂꯩꯔꯝꯕꯒ ꯍꯧꯖꯤꯛ ꯂꯩꯔꯝꯕꯒ ꯂꯝꯕꯤ ꯂꯝꯕꯤꯗꯕꯨ ꯑꯣꯏꯔꯦ ꯌꯨꯝꯗꯕꯨ ꯑꯣꯏꯔꯦ ꯑꯃꯕꯨ ꯑꯣꯏꯔꯦ ꯑꯃꯕꯨ ꯑꯣꯏꯔꯦ ꯆꯠꯊꯣꯛ ꯆꯠꯁꯤꯟ ꯆꯠꯊꯣꯛ ꯆꯠꯁꯤꯟ ꯇꯧꯕ ꯃꯇꯝꯗꯁꯨ ꯑꯗꯨꯝ ꯂꯝꯕꯤꯗ ꯅꯨꯡꯉꯥꯏꯔꯝꯅꯤꯅ ꯑꯗꯨꯝ ꯆꯠꯄ ꯅꯨꯡꯉꯥꯏꯔꯦ ꯑꯃ